ꯍꯜꯂꯣ ꯁꯤꯁꯦ ꯅꯨꯠꯀꯂꯥꯡꯒꯤ ꯗꯨꯀꯥꯟꯅꯦ ꯁꯣꯞꯄꯤꯡꯅꯦ ꯑꯗꯣ ꯁꯤꯗ ꯄꯣꯠ ꯂꯣꯏꯃꯛ ꯐꯪꯉꯦ ꯀꯔꯤ ꯀꯔꯤ ꯂꯧꯕꯤꯒꯗꯕ

ꯑꯣ ꯁꯤꯗ ꯐꯪꯉꯤꯕ ꯄꯣꯠ ꯆꯩꯁꯤꯡꯁꯤꯔꯣ ꯐꯤꯔꯣꯟ ꯐꯪꯉꯦ ꯐꯤꯔꯣꯟꯒꯤ ꯑꯗꯒꯤ ꯀꯣꯛꯂꯤꯛꯀꯤ ꯑꯗꯒꯤ ꯑꯦꯟꯁꯥꯡ ꯅꯥꯄꯤ ꯃꯅꯥ ꯃꯁꯤꯡ ꯂꯩꯔꯦ ꯑꯗꯒꯤ ꯒ꯭ꯔꯣꯁꯔꯤꯒꯤ ꯇꯣꯉꯥꯟꯕ ꯄꯣꯠꯁꯨ ꯂꯩꯔꯦ ꯑꯗꯒꯤ ꯑꯦꯂꯦꯛꯇ꯭ꯔꯣꯅꯤꯛꯁꯀꯤ ꯄꯣꯠ ꯂꯩꯔꯦ ꯑꯦꯂꯦꯛꯇ꯭ꯔꯣꯅꯤꯛꯁꯀꯤꯗꯤ ꯑꯁ ꯍꯧꯖꯤꯛ ꯑꯣꯐꯔ ꯌꯥꯝ ꯄꯤꯔꯤ ꯑꯗꯒꯤ ꯑꯩꯈꯣꯏ ꯁꯦꯀꯦꯟ ꯍꯦꯟꯒꯤ ꯐꯤꯔꯣꯟꯒꯨꯝꯕꯁꯨ ꯑꯗꯨꯝ ꯐꯪꯉꯦ

ꯎꯌꯦꯟꯁꯦ ꯄꯔꯦꯡ ꯑꯣꯏꯅ ꯌꯨꯝꯒꯤꯅꯤꯅ ꯄꯔꯦꯡ ꯑꯣꯏꯅ ꯂꯧꯔꯁꯨ ꯌꯥꯏꯀꯣ ꯄꯔꯦꯡꯁꯤꯗ ꯑꯩꯈꯣꯏꯅ ꯂꯨꯄꯥ ꯇꯔꯥ ꯇꯔꯥ ꯁꯥꯏꯌꯦ ꯑꯣ ꯑꯗꯨꯗꯤ ꯄꯔꯦꯡ ꯇꯔꯥ ꯂꯧꯕꯤꯔꯣ ꯑꯩꯈꯣꯏꯅ ꯄꯔꯦꯡ ꯑꯅꯤ ꯍꯥꯞꯆꯔꯒꯦ ꯌꯥꯅꯤꯀꯣ ꯑꯣ ꯑꯣ ꯑꯣ ꯑꯒꯗꯤ ꯀꯩꯅꯣ ꯎꯃꯣꯔꯣꯛꯀꯨꯝꯕ ꯌꯣꯡꯆꯥꯛꯀꯨꯝꯕꯗꯤ ꯄꯥꯝꯕꯤꯗꯕ꯭ꯔꯣ ꯌꯣꯡꯆꯥꯛ ꯆꯥꯝꯃꯗ ꯂꯨꯄꯥ ꯂꯤꯁꯤꯡ ꯑꯃꯅꯦ ꯍꯥꯏꯕꯗꯤ ꯁꯤꯗꯤꯅꯦ ꯀꯩꯅꯣ ꯇꯧꯔꯦ ꯆꯩꯔꯥꯎꯕꯒꯤ ꯑꯣꯏꯕꯅꯤꯅ ꯌꯣꯡꯆꯥꯛꯁꯨ ꯌꯥꯝ ꯐꯖꯔꯦꯕꯀꯣ ꯃꯃꯟꯁꯨ ꯈꯔ ꯇꯥꯡꯈꯠꯂꯕ ꯆꯩꯔꯥꯎ ꯃꯌꯥꯁꯦ ꯄꯣꯠꯁꯦ ꯂꯩꯁꯤꯜꯂꯛꯇꯕꯒꯤ ꯍꯥꯏꯇꯥꯔꯦ

ꯐꯤꯔꯣꯟꯁꯦ ꯆꯩꯔꯥꯎꯕꯗ ꯄꯤꯕꯒꯤ ꯐꯤꯔꯣꯟꯁꯨ ꯃꯈꯟ ꯃꯈꯟ ꯂꯩꯔꯦ ꯍꯥꯞ ꯄꯦꯟ ꯂꯩꯔꯦ ꯃꯣꯖꯥ ꯐꯨꯔꯤꯠ ꯂꯩꯔꯦ ꯇꯤ ꯁꯥꯔꯠ ꯂꯩꯔꯦ ꯇꯥꯋꯦꯜꯁꯨ ꯂꯩꯔꯦ

ꯇꯥꯋꯦꯜꯗꯤ ꯂꯨꯄꯥ ꯑꯩꯈꯣꯏꯅ ꯆꯥꯝꯃ ꯆꯥꯝꯃ

ꯑꯗꯒꯤ ꯀꯥꯂꯦꯟꯗ ꯅꯨꯄꯤꯁꯤꯡꯅ ꯏꯟꯅꯕ ꯐꯤ ꯃꯆꯥꯁꯨ ꯌꯥꯎꯋꯤꯀꯣ ꯐꯤ ꯃꯆꯥꯁꯦ ꯑꯃꯗ ꯆꯥꯝꯃ ꯌꯥꯡꯈꯩ ꯈꯛꯇꯅꯦ ꯃꯆꯨꯗꯤ ꯂꯣꯏꯃꯛ ꯐꯪꯒꯅꯤ ꯎꯝ ꯎꯝ ꯑꯩ ꯑꯃ ꯍꯥꯞꯆꯔꯒꯦ ꯍꯥꯏꯕꯗꯤ ꯍꯣꯔꯦꯟ ꯏꯆꯦꯅ ꯎꯕꯗ ꯍꯔꯥꯎꯖꯅꯅꯕ ꯃꯆꯨꯁꯦ ꯑꯧ ꯑꯥ ꯐꯖꯕ ꯑꯃ ꯍꯥꯞꯆꯤꯟꯖꯔꯛꯑꯒꯦꯀꯣ ꯃꯣꯖꯥ ꯐꯨꯔꯤꯠꯇꯤ ꯃꯃꯟ ꯌꯥꯝ ꯍꯣꯡꯉꯦ ꯁꯤꯗꯤ ꯂꯨꯄꯥ ꯍꯨꯝꯕꯨꯗꯔꯥ ꯃꯉꯥ ꯁꯕꯦꯟꯇꯤ ꯐꯥꯏꯚ ꯑꯧ ꯑꯍꯨꯝ ꯍꯣꯏ ꯍꯣꯏ ꯃꯣꯖꯥ ꯐꯨꯔꯤꯠꯀꯤ ꯁꯥꯏꯖꯁꯤꯗꯤ ꯀꯩꯅꯣ ꯈꯔ ꯌꯥꯝ ꯆꯥꯎꯕꯁꯤꯗꯤ ꯌꯥꯔꯔꯣꯏꯀꯣ ꯈꯔ ꯃꯌꯥꯏ ꯑꯣꯏꯔꯞꯀꯤ ꯃꯦꯗꯤꯌꯝꯁꯤꯗ ꯑꯣꯏꯅ ꯍꯥꯞꯆꯔꯛꯑꯒꯦ ꯁꯤꯅ ꯌꯥꯕꯤꯔꯗ꯭ꯔꯥ ꯑꯇꯩ ꯑꯥ ꯑꯣ ꯍꯣꯏ ꯍꯣꯏ ꯍꯣꯏ ꯍꯣꯏ ꯌꯥꯔꯦ ꯌꯥꯔꯦ ꯍꯥꯏꯕꯗꯤ ꯃꯇꯨꯡꯗꯁꯨ ꯑꯃꯨꯛ ꯂꯥꯛꯄꯗ ꯑꯩꯈꯣꯏ ꯁꯤ ꯀꯩꯅꯣꯗ ꯀꯣꯏꯕꯤꯔꯛꯄ ꯃꯇꯝꯁꯤꯗꯀꯤ ꯀꯥꯡꯄꯣꯛꯄꯤꯗ ꯀꯣꯏꯕꯤꯔꯛꯄ ꯃꯇꯝꯗ ꯑꯗꯨꯝ ꯁꯨꯡꯁꯣꯏ ꯁꯣꯏꯗꯅ ꯆꯪꯕꯤꯔꯛꯑꯣ ꯑꯗꯨꯒ ꯁꯣꯝꯒꯤ ꯏꯃꯥꯟꯅꯕ ꯀꯩꯀꯥꯗꯁꯨ ꯑꯩꯈꯣꯏꯁꯤꯒꯤ ꯁꯤ ꯁꯣꯞꯄꯤꯡꯁꯤꯒꯤ ꯃꯔꯝꯗ ꯑꯗꯨꯝ ꯍꯥꯏꯕꯤꯌꯣ ꯅꯨꯠ ꯀꯂꯥꯡꯁꯤꯒꯤ ꯃꯔꯝꯗꯀꯣ ꯁꯤ ꯗꯨꯀꯥꯟꯁꯤꯗ ꯆꯪꯕꯤꯔꯛꯑꯣ ꯈꯣꯠꯄꯤꯔꯛꯑꯣꯅꯀꯣ ꯌꯥꯔꯅꯤꯀꯣ ꯑꯗꯨꯗꯤ

ꯍꯣꯏ ꯍꯣꯏ ꯍꯣꯏ ꯌꯥꯔꯅꯤꯀꯣ ꯑꯗꯨꯗꯤ